ꯑꯍꯜꯁꯤꯡꯅ ꯄꯥꯝꯃꯤ ꯑꯆꯨꯝꯕ ꯆꯦꯛꯁꯤꯟꯕ ꯃꯈꯣꯏꯅ ꯍꯥꯏꯔꯤꯕꯗꯨ ꯁꯤ ꯇꯧ ꯁꯤ ꯇꯧ ꯍꯥꯏꯕꯗꯨ ꯑꯗꯒꯤ ꯆꯦꯛꯁꯤꯜꯂꯨ ꯗꯤꯁꯤꯄ꯭ꯂꯤꯟ ꯅꯥꯏꯌꯨ ꯃꯊꯛ ꯃꯈꯥ ꯅꯥꯏꯌꯨ ꯃꯈꯣꯏꯅ ꯍꯥꯏꯕ ꯏꯜꯂꯨ ꯃꯈꯣꯏꯒꯤ ꯃꯈꯥꯗ ꯊꯕꯛ ꯇꯧ ꯍꯥꯏꯅ ꯑꯍꯜꯁꯤꯡꯁꯤꯅ ꯍꯥꯏ ꯃꯈꯣꯏꯅ ꯍꯥꯏꯕ ꯇꯥꯕꯤꯌꯨ ꯑꯗꯒꯤ ꯑꯉꯥꯡꯁꯤꯡꯁꯤꯅ ꯍꯥꯏ ꯅꯈꯣꯏꯅ ꯍꯥꯏꯔꯤꯕ ꯋꯥꯗꯣ ꯑꯩꯈꯣꯏꯒꯤ ꯃꯇꯝꯁꯤꯗ ꯆꯠꯅꯗꯦ ꯑꯩꯈꯣꯏꯅ ꯍꯥꯏꯕꯅ ꯁꯨꯝꯃꯤ ꯍꯥꯏ ꯑꯍꯜꯁꯤꯡꯁꯤ ꯅꯈꯣꯏꯅ ꯍꯥꯏꯔꯤꯕꯁꯤꯡꯗꯨ ꯆꯨꯝꯗꯦ ꯈꯟꯊꯔꯒ ꯍꯥꯏꯌꯨ ꯅꯈꯣꯏꯅ ꯉꯥꯡꯕ ꯍꯥꯏꯕꯇ ꯆꯨꯝꯃꯦꯅ ꯈꯟꯒꯅꯣꯅ ꯑꯍꯜꯁꯤꯡꯁꯤꯅ ꯍꯥꯏ ꯑꯉꯥꯡꯁꯤꯡꯁꯤꯅꯁꯨ ꯃꯈꯣꯏꯅ ꯈꯟꯕ ꯋꯥꯈꯟꯗꯨꯃꯛ ꯆꯨꯝꯃꯦꯅ ꯆꯠꯄꯅꯤꯅ ꯃꯈꯣꯏ ꯑꯅꯤꯃꯛꯀꯤ ꯋꯥꯈꯜꯁꯦ ꯑꯗꯨꯃꯛ ꯈꯦꯅꯩ ꯑꯍꯜꯅ ꯍꯥꯏꯕꯅ ꯇꯧꯔꯤꯕ ꯊꯕꯛ ꯑꯃ ꯇꯧꯔꯦꯅꯕꯨ ꯈꯜꯂꯣꯅꯦ ꯑꯍꯜꯅꯗꯤ ꯊꯕꯛꯁꯦ ꯃꯆꯥ ꯇꯥꯅ ꯃꯔꯝ ꯆꯥꯅ ꯇꯧꯁꯜꯂꯨ ꯁꯦꯝꯖꯤꯜꯂꯨ ꯁꯥꯖꯤꯜꯂꯨ ꯍꯥꯏ ꯑꯉꯥꯡꯅ ꯍꯥꯏ ꯑꯗꯨꯝꯕꯒꯤ ꯃꯇꯝ ꯅꯠꯇꯦ ꯍꯧꯖꯤꯛ ꯅꯨꯃꯤꯠ ꯊꯥ ꯀꯥꯟꯅꯔꯕ ꯃꯇꯝꯅꯤ ꯗꯥꯛ ꯗꯥꯛ ꯗꯥꯛ ꯇꯧꯁꯤꯜꯂꯒ ꯁꯝꯖꯤꯜꯂꯒ ꯂꯣꯏꯔꯦ ꯍꯥꯏꯅ ꯏꯂꯥꯏꯇ ꯂꯥꯏꯊꯣꯛꯄꯒꯤ ꯊꯕꯛ ꯇꯧꯏ ꯑꯍꯜꯅ ꯂꯥꯛ ꯇꯔꯥ ꯆꯥꯎꯈꯠꯂꯕꯁꯨ ꯌꯥꯝꯅ ꯆꯥꯎꯈꯠꯂꯕꯁꯨ ꯊꯕꯛ ꯍꯥꯏꯕꯁꯤꯗꯤ ꯆꯦꯛꯁꯤꯟꯕ ꯍꯥꯏꯁꯦ ꯁꯤꯅ ꯈ꯭ꯋꯥꯏꯗꯒꯤ ꯃꯔꯨꯅꯤ ꯊꯕꯛ ꯈꯨꯗꯤꯡꯃꯛ ꯆꯦꯛꯁꯤꯟꯅ ꯂꯣꯏꯔꯤ ꯈꯣꯏꯔꯤꯅ ꯏꯪꯅ ꯇꯞꯅ ꯋꯥꯈꯜ ꯆꯪꯅ ꯐꯖꯅ ꯇꯧ ꯏꯪꯅ ꯇꯞꯅ ꯇꯧ ꯃꯣꯡ ꯍꯥꯒꯅꯣ ꯍꯥꯏꯅ ꯑꯍꯜꯁꯤꯡꯁꯤꯅ ꯇꯥꯛꯄꯤ ꯑꯉꯥꯡꯁꯤꯡꯁꯤꯅꯗꯤ ꯃꯇꯝꯁꯤꯒꯤ ꯅꯍꯥꯁꯤꯡꯁꯤꯅꯗꯤ ꯑꯗꯨ ꯄꯥꯝꯗꯦ ꯊꯕꯛ ꯑꯃ ꯇꯧꯕꯗ ꯖꯠ ꯖꯠ ꯖꯠ ꯋꯥ ꯅꯥꯡꯏ ꯏꯆꯪ ꯊꯧꯅ ꯇꯨꯡꯒꯤ ꯃꯥꯡꯒꯤ ꯈꯟꯊꯗꯦ ꯁꯤꯒꯨꯝꯕ ꯃꯌꯥꯝꯁꯦ ꯁꯦ ꯈꯦꯅꯩ ꯑꯍꯜꯁꯤꯡꯅ ꯍꯥꯏꯕꯒ ꯑꯉꯥꯡꯁꯤꯡꯁꯤꯅ ꯍꯥꯏꯕꯒ ꯈꯦꯅꯕ ꯍꯥꯏꯕꯕꯨ ꯁꯤꯅꯤ